ꯍꯂꯣ ꯑꯩ ꯀꯥꯔ ꯑꯝꯇ ꯄꯥꯝꯖꯕ ꯀꯔꯝꯕ ꯃꯈꯜꯒꯤꯅꯣ ꯈ꯭ꯋꯥꯏꯗꯒꯤ ꯐꯖꯕꯁꯦ ꯀꯔꯝꯕ ꯃꯈꯜꯅꯣ ꯑꯗꯨ ꯂꯩꯔꯤꯕ ꯃꯣꯗꯦꯜꯁꯦ ꯀꯌꯥ ꯀꯃꯥꯏꯅ ꯇꯧꯕꯤꯒꯦ ꯃꯃꯟꯁꯦ ꯀꯌꯥꯃꯨꯛꯀ ꯂꯩꯒꯦ ꯑꯇꯥꯡꯕꯗꯨꯗ ꯑꯧ ꯑꯧ ꯑꯣꯐꯔ ꯄꯤꯕ ꯍꯥꯏꯁꯦ ꯀ꯭ꯌꯥꯝ ꯀꯃꯥꯏꯅ ꯄꯤꯔꯤꯅꯣ ꯑꯥ ꯑꯗꯨꯗꯤ ꯂꯩꯇ꯭ꯔꯤꯌꯦ ꯂꯩꯕꯗꯤ ꯀꯔꯝꯕ ꯃꯇꯝꯗ ꯂꯥꯛꯑꯒꯅ ꯈ꯭ꯋꯥꯏ ꯐꯒꯦ ꯑꯗꯨ ꯍꯥꯏꯔꯛꯑꯣꯅꯦ

ꯑꯧ ꯑꯣ

ꯑꯣ ꯑꯗꯨꯗꯤ ꯂꯥꯛꯑꯒ ꯈꯪ ꯇꯥꯔꯦꯅꯦ ꯑꯗꯨꯗꯤ ꯑꯗꯨꯗ ꯂꯥꯛꯑꯒ ꯌꯦꯡꯉꯒ ꯑꯄꯥꯝꯕꯗꯨ ꯌꯦꯡ ꯇꯥꯔꯦꯗꯅ ꯑꯣ ꯑꯥ ꯑꯣ ꯑꯗꯨꯗꯤ ꯂꯥꯛꯑꯒ ꯈꯪꯅꯔꯁꯤ ꯑꯗꯨꯗꯤ ꯍꯣꯏ ꯍꯣꯏ ꯑꯩ ꯀꯩꯅꯧꯗꯒꯤꯅꯦ ꯑꯥ

ꯑꯣ ꯑꯣ ꯑꯄꯥꯝꯕꯗꯨ ꯑꯩ ꯑꯝꯇ ꯇꯥꯟꯅꯔꯒ ꯑꯝꯇ ꯈꯟꯅꯖꯔꯛꯈꯤꯒꯦ ꯈꯔ ꯊꯨꯅ ꯂꯧꯕ ꯄꯥꯝꯃꯦ ꯍꯣꯏ ꯑꯧ

ꯑꯧ ꯑꯣ

ꯑꯣ ꯑꯣ ꯃꯃꯟꯗꯤ ꯀꯌꯥ ꯀꯌꯥꯗ ꯂꯩꯒꯦ

ꯐꯔꯦ ꯐꯔꯦ ꯑꯗꯨꯗꯤ ꯑꯩꯈꯣꯏ ꯑꯝꯇ ꯈꯟꯅꯔꯛꯈꯤꯒꯦ

ꯍꯣꯏ ꯍꯣꯏ